ꯁꯤꯒꯤꯁꯦ ꯀ꯭ꯂꯥꯁꯤꯛ ꯔꯤꯖꯣꯔꯠꯀꯤ ꯑꯣꯏꯒꯗꯣꯏꯔꯥ ꯑꯣ ꯑꯩꯒꯤꯁꯦ ꯑ ꯑꯩꯒꯤꯁꯦ ꯔꯨꯝ ꯑꯃ ꯕꯨꯀꯤꯡ ꯇꯧꯒꯦꯅ ꯇꯧꯖꯔꯛꯄꯅꯦꯕ ꯑꯗꯣ ꯍꯧꯖꯤꯛꯁꯦ ꯑꯦꯕꯥꯏꯂꯦꯕꯜ ꯑꯣꯏꯕ ꯔꯨꯝꯁꯦ ꯀꯔꯝ ꯀꯔꯝꯕ ꯂꯩꯒꯗꯒꯦ ꯑ ꯇꯥꯡꯁꯦ ꯇꯥꯡ ꯑꯍꯨꯝ ꯑꯣꯏꯒꯗꯣꯏꯅꯦ ꯑꯗ ꯗꯤꯁꯦꯝꯕꯔꯒꯤ ꯇꯥꯡ ꯑꯍꯨꯝꯒꯤ ꯑꯣꯏꯒꯗꯣꯏꯕ

ꯑꯥ ꯃꯥꯅꯦ ꯃꯥꯅꯦ ꯃꯤ ꯃꯤꯁꯦ ꯑꯅꯤꯒꯤ ꯑꯣꯏꯒꯗꯣꯏꯅꯦꯕꯀꯣ ꯑꯥ ꯗꯣ ꯎꯝ ꯌꯥꯏꯌꯦ ꯌꯥꯏꯌꯦ ꯑꯗꯨꯒ ꯄꯨꯡ ꯄꯨꯡꯁꯦ ꯄꯨꯡ ꯑꯌꯨꯛꯀꯤ ꯇꯔꯥ ꯑꯗꯨꯋꯥꯏꯗꯒꯤ ꯑꯗꯨꯝ ꯌꯧꯁꯤꯟꯖꯔꯛꯄ ꯌꯥꯅꯤꯀꯣ ꯑꯧ ꯌꯥꯏꯌꯦ ꯌꯥꯏꯌꯦ ꯑꯩꯒꯤ ꯃꯤꯡꯁꯦ ꯁꯨꯃꯤꯠ ꯎꯝ ꯁꯨꯃꯤꯠ ꯁꯒꯣꯜꯁꯦꯝ ꯀꯣ ꯑꯗꯨꯒ ꯐꯣꯟ ꯅꯝꯕꯔꯅ ꯑꯩꯠ ꯁꯕꯦꯟ ꯅꯥꯏꯟ ꯐꯣꯔ ꯁꯤꯛꯁ ꯅꯥꯏꯟ ꯐꯥꯏꯐ ꯑꯩꯠ ꯅꯥꯏꯟ ꯊ꯭ꯔꯤ

ꯊꯦꯡꯀ꯭ꯌꯨ ꯊꯦꯡꯀ꯭ꯌꯨ ꯎꯝ